ꯑꯩꯖꯦ ꯋꯥꯍꯦꯡ ꯂꯩꯀꯥꯏꯗꯒꯤꯅꯦ ꯑꯗꯨꯒ ꯑꯩꯅ ꯌꯥꯝꯅ ꯄꯥꯝꯖꯅ ꯌꯥꯝꯅ ꯅꯨꯡꯁꯤꯅ ꯆꯠꯆꯕ ꯂꯝ ꯑꯃ ꯂꯩ ꯈꯔ ꯅꯛꯑꯦ ꯁꯤꯗꯒꯤ ꯌꯥꯝꯅ ꯂꯥꯞꯄꯕꯨꯗꯤ ꯅꯠꯆꯗꯦ ꯕꯤꯁꯅꯨꯄꯨꯔ ꯍꯥꯏꯅ ꯂꯝ ꯑꯃ ꯂꯩ ꯑꯗꯨꯝ ꯆꯠꯂꯝꯃꯦ ꯑꯗꯨꯗ ꯑꯩꯁꯨ ꯁ꯭ꯀꯨꯜꯁꯨ ꯇꯝꯃꯛꯑꯦ ꯑꯗꯒꯤ ꯑꯩꯒꯤ ꯄꯨꯄꯨ ꯑꯃꯁꯨ ꯂꯩ ꯃꯗꯨ ꯃꯥ ꯑꯗꯨꯒꯤ ꯂꯝꯗꯨꯗ ꯑꯗꯨꯝ ꯆꯠꯂꯝꯃꯦ ꯑꯩꯁꯦ ꯌꯥꯝꯅ ꯅꯨꯡꯁꯤꯕ ꯂꯝꯅꯦ ꯌꯥꯝꯅ ꯃꯦꯃꯣꯔꯤꯅ ꯊꯟꯕ ꯂꯝꯅꯦ ꯑꯩꯒꯤ ꯄꯤꯛꯏꯉꯥꯏꯗꯒꯤ ꯑꯗꯨꯝ ꯂꯩꯔꯛꯑꯕ ꯂꯝꯅꯦ ꯍꯧꯖꯤꯛꯄꯨꯗꯤ ꯆꯠꯄ ꯐꯪꯒꯤꯗ꯭ꯔꯦ ꯆꯥꯎꯔꯛꯑꯝꯅꯤꯅ ꯑꯩꯒꯤ ꯊꯕꯛ ꯑꯃ ꯑꯃ ꯇꯧꯒꯤꯕꯗꯒꯤ ꯆꯠꯄꯗꯤ ꯐꯪꯒꯤꯗ꯭ꯔꯦ